ꯑꯩꯅ ꯑꯣꯔꯗꯔ ꯇꯧꯈꯤꯕ ꯑꯥꯏꯇꯦꯝꯁꯤꯡ ꯑꯗꯨ ꯐꯪꯉꯦ ꯐꯪꯉꯤꯕꯁꯤꯡꯗꯨꯗ ꯑꯩꯅ ꯆꯦꯛ ꯇꯧꯕꯗ ꯆꯤꯊꯕ ꯅꯥꯟꯊꯕ ꯈꯔ ꯌꯥꯎꯔꯝꯃꯦ ꯑꯗꯨꯅ ꯑꯩꯅ ꯑꯃꯨꯛꯀ ꯍꯦꯟꯅ ꯑꯥꯏꯇꯦꯝ ꯈꯔ ꯍꯥꯞꯆꯤꯜꯂꯒ ꯅꯉꯣꯟꯗ ꯄꯤꯔꯛꯅꯕ ꯑꯩ ꯍꯥꯏꯖꯔꯤ